ꯌꯦꯟ ꯉꯥꯅꯨ ꯂꯣꯏꯕꯁꯤꯡ ꯅꯠꯇ꯭ꯔꯒ ꯊꯥꯗꯣꯛꯂꯒ ꯌꯦꯟ ꯉꯥꯅꯨ ꯂꯣꯏꯔꯤꯁꯤꯡꯒꯤ ꯃꯈꯣꯏꯒꯤ ꯈꯨꯗꯣꯡꯆꯥꯕ ꯑꯃꯁꯨꯡ ꯆꯥꯗꯕꯁꯤꯡ ꯃꯌꯨꯝꯗ ꯃꯆꯥ ꯀꯣꯛꯍꯟꯕꯒꯤ ꯃꯇꯥꯡꯗ ꯍꯥꯏꯌꯨ ꯍꯥꯏꯔꯒꯗꯤ ꯑꯩꯈꯣꯏꯅ ꯍꯧꯖꯤꯛ ꯍꯧꯖꯤꯛ ꯌꯦꯟ ꯉꯥꯅꯨ ꯑꯦꯝ ꯑꯦꯝ ꯑꯥꯔ ꯁꯤ ꯄꯥꯛꯇ ꯂꯣꯏꯖꯔꯤꯕꯁꯦ ꯑꯩꯈꯣꯏ ꯉꯥꯅꯨ ꯃꯌꯥꯝ ꯑꯃ ꯂꯩꯖꯩ ꯂꯩꯔꯤꯕ ꯉꯥꯅꯨꯁꯤꯡ ꯑꯁꯦ ꯑꯩꯈꯣꯏꯅ ꯄꯨꯈ꯭ꯔꯤ ꯑꯁꯤꯗ ꯊꯥꯊꯔꯒ ꯑꯩꯈꯣꯏꯒꯤ ꯀꯪ ꯊꯥꯊꯕ ꯑꯗꯨꯒ ꯋꯥꯏꯀꯨꯞ ꯊꯥꯊꯕ ꯑꯗꯨ ꯑꯃꯣꯝꯒ ꯂꯥꯕꯒ ꯇꯣꯠꯅ ꯇꯤꯟꯅꯍꯟꯕ ꯑꯗꯨꯒ ꯃꯣꯏꯁꯤ ꯁꯨꯃꯥꯏꯅ ꯂꯩꯃꯤꯟꯅꯍꯜꯂꯒ ꯁꯨꯒꯨꯝꯕ ꯀꯌꯥ ꯑꯁꯤ ꯑꯩꯈꯣꯏꯗ ꯊꯦꯡꯅꯖꯔꯤ ꯎꯖꯅꯔꯤ ꯑꯗꯨꯒ ꯃꯆꯤꯟꯖꯥꯛꯁꯦ ꯌꯥꯝꯅ ꯇꯣꯏꯅ ꯄꯤꯖꯕ ꯃꯔꯨꯝ ꯀꯣꯛꯅꯕꯒꯤꯗꯃꯛꯇ ꯃꯁꯥꯁꯤ ꯐꯅꯃꯅꯤꯉꯥꯏ ꯒꯤꯗꯃꯛꯇ ꯑꯗꯨꯝꯕ ꯀꯌꯥ ꯑꯁꯤ ꯑꯩꯈꯣꯏꯅ ꯌꯥꯝ ꯀꯟꯅ ꯋꯥꯅ ꯍꯣꯠꯅꯖꯔꯒ ꯂꯩꯖꯕꯅꯤ ꯑꯗꯨꯒ ꯑꯃꯣꯝ ꯑꯃꯁꯨꯡ ꯂꯥꯕꯅ ꯁꯣꯝꯗ ꯊꯝꯕꯤꯕ ꯈꯇꯪ ꯃꯔꯨꯝ ꯀꯣꯟꯒꯗꯕ ꯆꯔꯨꯒꯨꯝꯕ ꯊꯥꯔꯒ ꯃꯆꯥꯁꯤꯡꯁꯤꯅ ꯑꯩꯈꯣꯏꯒꯤ ꯕꯣꯛꯁ ꯃꯆꯥ ꯑꯩꯈꯣꯏꯒꯤ ꯆꯦꯊꯤ ꯕꯣꯛꯁꯀꯨꯝꯕꯝꯗ ꯍꯥꯞꯄꯒ ꯇꯣꯉꯥꯟꯅ ꯊꯝꯕꯤꯔꯒ ꯑꯄꯤꯛꯄ ꯃꯆꯥ ꯀꯣꯛꯂꯛꯄꯁꯤꯡꯗꯨ ꯑꯩꯈꯣꯏ ꯅꯨꯡꯁꯥꯒꯨꯝꯕꯗ ꯄꯨꯊꯣꯛꯄꯤꯔꯒ ꯃꯆꯤꯟꯖꯥꯛ ꯑꯩꯈꯣꯏꯒꯤ ꯆꯦꯔꯥꯡꯒꯨꯝꯕ ꯍꯥꯞꯄꯒ ꯑꯩꯈꯣꯏ ꯀꯛꯑꯒ ꯃꯀꯨꯞ ꯃꯀꯨꯞ ꯀꯛꯑꯒ ꯄꯤꯖꯕ ꯄꯤꯊꯛꯄ ꯑꯃꯨꯛ ꯆꯥꯎꯈꯠꯍꯟꯕ ꯑꯗꯨꯒ ꯆꯥꯎꯔꯛꯏꯁꯤꯡꯗꯨꯅ ꯑꯃꯨꯛ ꯃꯆꯥ ꯀꯣꯛꯄ ꯑꯃꯨꯛ ꯌꯥꯏꯊꯣꯛꯄ ꯁꯨꯒꯨꯝꯕ ꯀꯌꯥ ꯑꯁꯤꯅ ꯑꯩꯈꯣꯏꯗ ꯊꯦꯡꯅꯖꯔꯤꯕꯅꯤ ꯑꯩꯈꯣꯏꯗ ꯍꯣꯠꯅꯖꯔꯕꯅꯤ ꯂꯩꯔꯤꯕꯅꯤ ꯑꯦꯝ ꯑꯦꯝ ꯑꯥꯔ ꯁꯤ ꯄꯥꯛꯇ ꯂꯣꯏꯖꯔꯤꯕ ꯉꯥꯅꯨ ꯌꯦꯟꯁꯤꯡꯁꯤꯒꯤ ꯃꯔꯝꯗ ꯁꯤꯅꯤ ꯑꯩꯈꯣꯏꯅ ꯍꯥꯏꯖꯅꯤꯡꯕ ꯈꯨꯗꯣꯡꯆꯥꯗꯕꯁꯤꯡ ꯑꯗꯨ ꯑꯩꯈꯣꯏꯅ ꯍꯥꯏꯌꯨ ꯍꯥꯏꯔꯒꯗꯤ ꯉꯥꯅꯨꯁꯤꯡꯁꯤ ꯅꯤꯡꯊꯝꯊꯥꯒꯤ ꯃꯇꯝꯗ ꯌꯥꯝꯅ ꯏꯪꯕ ꯑꯗꯨꯒ ꯃꯆꯤꯟꯖꯥꯛꯁꯤ ꯐꯪꯉꯛꯇꯕ ꯃꯇꯝꯗ ꯃꯁꯥ ꯀꯪꯁꯜꯂꯛꯄ ꯌꯥꯝꯅ ꯋꯥꯕ ꯑꯗꯨꯒ ꯅꯣꯏꯔꯛꯇꯕꯅ ꯑꯩꯈꯣꯏꯅ ꯌꯣꯟꯕ ꯃꯇꯝꯗꯁꯨ ꯑꯩꯈꯣꯏꯗ ꯃꯃꯟ ꯇꯥꯕ ꯀꯦꯖꯤ ꯑꯣꯟꯕ ꯃꯇꯝꯗ ꯂꯨꯝꯃꯛꯄ ꯃꯁꯨꯝꯕ ꯀꯌꯥ ꯑꯁꯤꯅ ꯑꯩꯈꯣꯏꯗ ꯈꯨꯗꯣꯡꯆꯥꯗꯕ ꯀꯌꯥ ꯃꯥꯌꯣꯛꯅꯩꯌꯦꯕ ꯃꯥꯌꯣꯛꯅꯔꯤꯕꯒꯤ ꯃꯔꯝ ꯔꯤꯖꯟ ꯍꯥꯏꯔꯒꯗꯤ ꯆꯥꯗ ꯊꯛꯇ꯭ꯔꯗꯤ ꯄꯤꯖ ꯄꯤꯊꯛꯇ꯭ꯔꯗꯤ ꯑꯩꯈꯣꯏ ꯃꯄꯥꯡꯒꯜ ꯀꯔꯝꯅ ꯌꯥꯎꯒꯅꯤ ꯑꯩꯈꯣꯏꯅ ꯄꯤꯖ ꯄꯤꯊꯛꯑꯒ ꯃꯄꯥꯡꯒꯜ ꯌꯥꯎꯔꯒ ꯃꯄꯥꯡꯒꯜ ꯐꯔꯒ ꯑꯩꯈꯣꯏꯗ ꯀꯦꯖꯤ ꯂꯨꯝꯃꯒ ꯑꯩꯈꯣꯏꯗ ꯀꯥꯟꯅꯒꯗꯝꯅꯤ ꯄꯤꯖ ꯄꯤꯊꯛꯇꯗꯤ ꯑꯩꯈꯣꯏꯗ ꯈꯨꯗꯣꯡꯆꯥꯗꯕ ꯀꯌꯥ ꯃꯥꯌꯣꯛꯅꯔꯦ ꯃꯁꯤꯅꯤ ꯑꯩꯅ ꯍꯥꯏꯖꯅꯤꯡꯕ ꯀꯥꯟꯕꯁꯨꯡ ꯀꯥꯅꯗꯕ ꯂꯣꯏꯔꯤꯕ ꯃꯤꯁꯤꯡ ꯅꯠꯇ꯭ꯔꯒ ꯌꯦꯟ ꯉꯥꯅꯨ ꯁꯦꯟꯅꯖꯔꯤꯕꯁꯤꯡꯒꯤ ꯃꯔꯝꯗ ꯍꯥꯏꯌꯨ ꯍꯥꯏꯔꯒꯗꯤ ꯇꯁꯦꯡꯅ ꯃꯁꯨꯝꯕ ꯀꯌꯥ ꯑꯁꯤ ꯑꯩꯈꯣꯏꯗ ꯊꯦꯡꯅꯖꯕꯅꯤ ꯑꯗꯨꯅ ꯌꯦꯟ ꯉꯥꯅꯨ ꯂꯣꯏꯔꯤꯕꯁꯤꯡꯁꯤꯗ ꯑꯩꯈꯣꯏꯅ ꯄꯣꯜꯇ꯭ꯔꯤ ꯐꯥꯝ ꯇꯧꯔꯤꯁꯤꯡꯁꯤꯗ ꯑꯦꯋꯥꯔꯅꯦꯁ ꯑꯃ ꯄꯤꯍꯟꯅꯤꯡꯉꯤ ꯃꯔꯝꯗꯤ ꯑꯩꯈꯣꯏꯒꯤ ꯂꯣꯏꯔꯤꯕꯁꯤꯡꯁꯤꯗ ꯁꯨꯃꯥꯏꯅ ꯇꯧꯕꯤꯌꯨ ꯁꯨꯃꯥꯏꯅ ꯇꯧꯕꯤꯌꯨ ꯑꯅ ꯑꯩꯈꯣꯏꯒꯤ ꯑꯩꯈꯣꯏ ꯚꯦꯇꯤꯅꯔꯤ ꯑꯦꯟ ꯑꯦꯅꯤꯃꯦꯜ ꯍꯥꯁꯕꯦꯟꯗꯔꯤ ꯑꯣꯔ ꯅꯠꯇ꯭ꯔꯒ ꯑꯦꯒ꯭ꯔꯤꯀꯜꯆꯔꯒꯤ ꯂꯥꯏꯟꯗ ꯊꯕꯛ ꯊꯧꯔꯝ ꯇꯧꯔꯤꯕ ꯄꯣꯜꯇ꯭ꯔꯤ ꯐꯥꯝ ꯇꯧꯔꯤꯕ ꯏꯟꯇꯔꯄ꯭ꯔꯤꯅꯔꯁꯤꯞ ꯀꯌꯥ ꯏꯪꯈꯠꯂꯛꯏꯕꯁꯤꯡ ꯑꯁꯤꯗ ꯑꯩꯈꯣꯏꯅ ꯁꯨꯒꯨꯝꯕ ꯑꯦꯋꯥꯔꯅꯦꯁꯁꯤꯡ ꯑꯁꯤ ꯀꯌꯥ ꯄꯤꯍꯟꯅꯖꯅꯤꯡꯕꯒꯤ ꯃꯃꯤ ꯁꯛꯇꯝ ꯑꯗꯨ ꯑꯩꯈꯣꯏꯅ ꯄꯥꯝꯕ ꯎꯕ ꯐꯪꯉꯤ ꯍꯥꯏꯖꯔꯤꯕꯁꯤꯡ ꯑꯁꯤꯅꯤ ꯑꯩꯈꯣꯏꯅ ꯈꯨꯗꯣꯡꯆꯥꯗꯕꯒꯤ ꯃꯥꯌꯣꯛꯅꯕ ꯑꯗꯨꯗꯩ ꯀꯠꯊꯣꯛꯄꯒꯤ ꯊꯕꯛ ꯊꯧꯔꯝꯁꯤꯡ ꯑꯗꯣ